ꯄꯨꯟꯁꯤꯗ ꯈ꯭ꯋꯥꯏꯗꯒꯤ ꯍꯦꯟꯅ ꯃꯔꯨꯑꯣꯏꯅ ꯂꯧꯕꯁꯦ ꯏꯃꯥ ꯏꯄꯥꯅꯤ ꯃꯔꯝꯗꯤ ꯏꯃꯥ ꯏꯄꯥꯅ ꯑꯩꯈꯣꯏꯕꯨ ꯄꯣꯛꯄꯤꯔꯦ ꯄꯣꯛꯄꯤꯔꯛꯄꯅꯤ ꯑꯗꯨꯒ ꯑꯩꯈꯣꯏꯕꯨ ꯆꯥꯎꯅꯕ ꯌꯣꯛꯄꯤꯔꯛꯄꯗ ꯑꯋꯥꯕ ꯅꯨꯡꯉꯥꯏꯕ ꯀꯌꯥ ꯑꯃ ꯃꯥꯌꯣꯛꯅꯗꯨꯅ ꯑꯩꯈꯣꯏꯕꯨ ꯑꯋꯥꯕ ꯃꯆꯦꯠ ꯑꯃꯠꯇ ꯈꯪꯍꯟꯗꯅ ꯑꯩꯈꯣꯏꯕꯨ ꯆꯥꯎꯅꯕ ꯌꯣꯛꯄꯤꯔꯛꯄ ꯏꯃꯥ ꯏꯄꯥ ꯒꯤ ꯂꯃꯟ ꯁꯤꯡꯕ ꯂꯣꯏꯕ ꯅꯥꯏꯔꯔꯣꯏ ꯑꯩꯈꯣꯏꯕꯨ ꯇꯥꯏꯕꯪꯒꯤ ꯑꯋꯥꯕ ꯅꯨꯡꯉꯥꯏꯕ ꯑꯃꯗꯤ ꯐꯖꯕ ꯑꯊꯤꯕ ꯀꯌꯥ ꯑꯃ ꯎꯍꯟꯕꯤꯗꯨꯅ ꯑꯩꯈꯣꯏꯕꯨ ꯇꯥꯏꯕꯪ ꯃꯤꯔꯛ ꯇꯤꯜꯍꯟꯕꯤꯕꯅꯤ ꯏꯃꯥ ꯏꯄꯥꯅ ꯏꯃꯥ ꯏꯄꯥ ꯍꯥꯏꯕꯁꯦ ꯑꯩꯈꯣꯏꯒꯤ ꯃꯤꯠꯅ ꯎꯕ ꯏꯁꯣꯔꯅꯤ ꯑꯗꯨꯅ ꯑꯩꯈꯣꯏꯒꯤ ꯏꯃꯥ ꯏꯄꯥꯕꯨ ꯂꯨꯅ ꯆꯥꯟꯅ ꯇꯧꯕꯤꯁꯤ ꯑꯩꯈꯣꯏ ꯃꯈꯣꯏꯕꯨ ꯃꯤꯠꯅ ꯎꯕ ꯏꯁꯣꯔꯃꯛꯅꯤ ꯈꯟꯗꯨꯅ ꯃꯈꯣꯏꯕꯨ ꯅꯤꯡꯕ ꯊꯨꯡꯅꯕ ꯍꯣꯠꯅꯍꯟꯁꯤ ꯍꯣꯠꯅꯁꯤ